ꯃꯅꯤꯄꯨꯔꯒꯤ ꯑꯣꯏꯅ ꯍꯥꯏꯔꯕꯗ ꯐꯥꯎꯔ ꯐꯥꯎꯔꯕ ꯀꯂꯥ ꯑꯃꯁꯨꯡ ꯁꯪꯁ꯭ꯀ꯭ꯔꯤꯇꯤꯅ ꯇꯨꯡꯁꯜꯂꯒ ꯂꯩꯕ ꯃꯐꯝꯅꯤ ꯃꯅꯤꯄꯨꯔ ꯍꯥꯏꯕ ꯃꯐꯝꯁꯤ ꯑꯗꯨꯒꯤ ꯈꯨꯗꯝ ꯑꯣꯏꯅ ꯍꯥꯏꯔꯕ ꯃꯇꯝꯗ ꯑꯩꯈꯣꯏꯒꯤ ꯂꯥꯏ ꯍꯔꯥꯎꯕꯗ ꯂꯩꯔꯤꯕ ꯈꯝꯕ ꯊꯣꯏꯕꯤ ꯖꯒꯣꯏ ꯑꯃꯗꯤ ꯃꯅꯤꯄꯨꯔꯤꯒꯤ ꯀ꯭ꯂꯥꯁꯤꯀꯦꯜ ꯗꯥꯟꯁ ꯑꯣꯏꯔꯤꯕ ꯔꯥꯁ ꯂꯤꯂꯥꯅꯆꯤꯡꯕꯅꯤ ꯔꯥꯁ ꯂꯤꯂꯥ ꯑꯁꯤ ꯃꯅꯤꯄꯨꯔꯒꯤ ꯅꯠꯇꯅ ꯑꯩꯈꯣꯏꯒꯤ ꯅꯣꯔꯠ ꯏꯁꯇꯔꯟꯁ ꯏꯟꯗꯤꯌꯟ ꯁ꯭ꯇꯦꯠꯁꯇ ꯀ꯭ꯂꯥꯁꯤꯀꯦꯜ ꯀ꯭ꯂꯥꯁꯤꯀꯦꯜ ꯗꯥꯟꯁꯁꯤꯒꯤ ꯃꯅꯨꯡꯗ ꯃꯣꯏꯁꯤꯡ ꯑꯁꯤ ꯃꯇꯣꯝꯇ ꯇꯣꯝꯊꯤꯟ ꯉꯥꯟꯕ ꯑꯣꯏ ꯑꯃꯗꯤ ꯏꯟꯗꯤꯌꯟ ꯁ꯭ꯇꯦꯠꯀꯤ ꯑꯩꯠ ꯃꯦꯖꯔ ꯏꯟꯗꯤꯌꯟ ꯀ꯭ꯂꯥꯁꯤꯀꯦꯜ ꯗꯦꯟꯁꯇ ꯃꯅꯤꯄꯨꯔ ꯔꯥꯁ ꯂꯤꯂꯥꯁꯨ ꯑꯃ ꯑꯣꯏꯔꯤꯕꯅꯤ ꯁꯤꯒꯨꯝꯂꯕ ꯑꯩꯈꯣꯏꯒꯤ ꯃꯅꯤꯄꯨꯔꯒꯤ ꯀꯂꯥ ꯁꯪꯁ꯭ꯀ꯭ꯔꯤꯇꯤꯗ ꯌꯥꯝꯅ ꯌꯥꯝꯅ ꯑꯗꯨꯛꯀꯤ ꯃꯇꯤꯛ ꯉꯥ ꯁꯧꯕꯗꯣꯅ ꯁꯧꯔꯤꯕ ꯃꯅꯤꯄꯨꯔꯤ ꯀꯂꯥ ꯁꯪꯁ꯭ꯀ꯭ꯔꯤꯇꯤ ꯑꯁꯤ ꯑꯗꯨꯛꯀꯤ ꯃꯇꯤꯛ ꯍꯧꯖꯤꯛ ꯃꯥꯂꯦꯝ ꯄ꯭ꯔꯤꯊꯤꯕꯤꯗ ꯁꯣ ꯇꯧꯕ ꯋꯥꯇꯄꯅ ꯃꯔꯝ ꯑꯣꯏꯔꯀꯥꯟꯗ ꯇꯞꯅ ꯇꯞꯅ ꯃꯨꯠꯊꯔꯛꯂꯤ ꯃꯁꯤ ꯀꯟꯗꯕ ꯌꯥꯗꯕꯒꯤ ꯃꯔꯝ ꯑꯃꯁꯨ ꯑꯣꯏꯔꯤ ꯑꯗꯨꯅ ꯃꯅꯤꯄꯨꯔꯒꯤ ꯂꯥꯏ ꯍꯔꯥꯎꯕꯗ ꯌꯥꯎꯔꯤꯕ ꯊꯧꯒꯜ ꯖꯒꯣꯏ ꯑꯃꯗꯤ ꯖꯒꯣꯏ ꯁꯥꯊꯦꯛ ꯀꯌꯥ ꯑꯃꯅ ꯃꯅꯤꯄꯨꯔꯒꯤ ꯃꯃꯥꯡ ꯃꯃꯥꯡꯗ ꯍꯧꯈ꯭ꯔꯕ ꯃꯇꯝ ꯑꯃꯒꯤ ꯋꯥꯔꯤ ꯀꯌꯥ ꯑꯃꯁꯨ ꯂꯤꯔꯤ ꯑꯃꯗꯤ ꯃꯅꯤꯄꯨꯔꯒꯤ ꯑꯣꯏꯕ ꯂꯥꯏꯅꯤꯡ ꯂꯥꯏꯁꯣꯜꯒ ꯃꯔꯤ ꯂꯩꯅꯕ ꯊꯧ ꯀꯌꯥꯗꯁꯨ ꯁꯝꯅ ꯍꯥꯏꯔꯕꯗ ꯃꯥꯏꯕꯤ ꯖꯒꯣꯏꯅꯆꯤꯡꯕ ꯂꯩꯔꯤꯕ ꯑꯩꯈꯣꯏꯒꯤ ꯖꯒꯣꯏ ꯁꯥꯊꯦꯛ ꯀꯌꯥ ꯑꯁꯤꯅ ꯑꯩꯈꯣꯏꯒꯤ ꯌꯣꯟꯕ ꯅꯥꯏꯗ꯭ꯔꯕ ꯌꯣꯟꯕ ꯉꯝꯂꯔꯣꯏꯗꯕ ꯑꯃꯗꯤ ꯑꯗꯨꯛꯀꯤ ꯃꯇꯤꯛ ꯇꯥꯡꯂꯕ ꯑꯩꯈꯣꯏꯒꯤ ꯀꯂꯥ ꯁꯪꯁ꯭ꯀ꯭ꯔꯤꯇꯤꯒꯤ ꯑꯣꯏꯕ ꯄꯣꯠꯂꯝꯁꯤꯡ ꯑꯁꯤꯗ ꯍꯥꯏꯔꯤꯕꯁꯤꯁꯨ ꯃꯅꯨꯡ ꯆꯜꯂꯤꯕꯅꯤ ꯃꯅꯤꯄꯨꯔꯒꯤ ꯖꯒꯣꯏ ꯀꯌꯥ ꯑꯃꯅ ꯃꯥꯂꯦꯝ ꯂꯩꯁꯦꯝꯂꯣꯟ ꯑꯃꯗꯤ ꯁꯥ ꯁꯟꯁꯤꯡꯅ ꯆꯠꯄ ꯍꯤ ꯍꯣꯟꯕ ꯑꯃꯗꯤ ꯉꯥ ꯐꯥꯕꯅꯆꯤꯡꯕꯁꯤꯡꯁꯤꯗꯒꯤ ꯂꯧꯈꯠꯂꯛꯂꯀꯥꯟꯗ ꯃꯅꯤꯄꯨꯔꯒꯤ ꯖ ꯖꯒꯣꯏ ꯁꯥꯊꯦꯛ ꯀꯌꯥ ꯑꯃ ꯇꯧꯔꯤ ꯖꯒꯣꯏ ꯁꯥꯊꯦꯛꯁꯤꯡ ꯑꯁꯤꯅ ꯑꯩꯈꯣꯏꯕꯨ ꯑꯃꯨꯛ ꯍꯟꯅ ꯃꯃꯥꯡ ꯃꯃꯥꯡꯒꯤ ꯑꯣꯏꯕ ꯊꯕꯛ ꯊꯧꯑꯣꯡꯁꯤꯡꯁꯤꯗ ꯑꯩꯈꯣꯏꯕꯨ ꯑꯃꯨꯛ ꯍꯟꯅ ꯎꯍꯟꯕꯤꯔꯤ